ꯑꯩꯈꯣꯏ ꯆꯥꯟꯗꯦꯜꯗ ꯑꯩꯈꯣꯏꯒꯤ ꯖꯥꯇꯤ ꯑꯩꯈꯣꯏ ꯀꯜꯆꯔꯗꯗꯤ ꯊꯥꯏꯅꯒꯤ ꯃꯣꯏꯒꯤ ꯀꯜꯆꯔ ꯃꯣꯏꯒꯤ ꯇ꯭ꯔꯦꯗꯤꯁꯟꯅꯦꯜꯒꯤ ꯃꯣꯏꯒꯤ ꯀ꯭ꯂꯣꯠ ꯑꯣꯏꯒꯦꯔꯥ ꯃꯣꯏꯒꯤ ꯑꯥꯔꯠ ꯃꯣꯏꯒꯤ ꯄꯣꯠ ꯆꯩꯒꯨꯝꯕ ꯌꯨꯁ ꯇꯧꯔꯛꯈ꯭ꯔꯕ ꯂꯩꯈ꯭ꯔꯕꯅꯤꯅ ꯑꯗꯨꯒꯨꯝꯕ ꯑꯥꯏꯗꯦꯟꯗꯤꯇꯤꯗꯣ ꯂꯩꯈ꯭ꯔꯕꯅꯤꯅ ꯑꯗꯨꯒꯨꯝꯕꯗꯣ ꯁꯤꯖꯤꯟꯅꯔꯒ ꯍꯧꯖꯤꯛꯐꯥꯎꯕ ꯂꯥꯛꯈ꯭ꯔꯕꯅꯤꯅ ꯍꯧꯖꯤꯛꯐꯥꯎ ꯍꯧꯖꯤꯛꯐꯥꯎꯕ ꯂꯩꯈ꯭ꯔꯕꯅꯦ ꯍꯧꯖꯤꯛꯐꯥꯎꯕ ꯄ꯭ꯔꯦꯛꯇꯤꯁ ꯇꯧꯈ꯭ꯔꯕꯅꯤꯅ ꯑꯁꯤꯒꯨꯝꯕ ꯂꯣꯀꯦꯜꯒꯤ ꯑꯥꯔꯠꯀꯤ ꯑꯥꯔꯇꯤꯁ ꯑꯗꯨꯒ ꯀꯜꯆꯔꯒꯤ ꯑꯁꯤꯒꯨꯝꯕ ꯇꯥꯡꯂꯕ ꯄꯣꯠ ꯆꯩꯒꯨꯝꯕꯁꯤꯗꯤ ꯄ꯭ꯔꯤꯖꯥꯔꯞ ꯇꯧꯕꯅꯗꯤ ꯌꯥꯝ ꯐꯩ ꯑꯗꯨꯒ ꯑꯁꯤꯒꯨꯝꯕ ꯃꯣꯏꯒꯤ ꯀꯜꯆꯔꯒꯤ ꯑꯥꯏꯗꯦꯟꯗꯤꯇꯤꯁꯦ ꯃꯣꯏ ꯄꯨꯊꯣꯛꯂꯒ ꯃꯣꯏ ꯄ꯭ꯔꯦꯛꯇꯤꯁ ꯇꯧꯔꯒ ꯍꯧꯖꯤꯛꯐꯥꯎꯕ ꯄ꯭ꯔꯦꯇꯤꯁ ꯇꯧꯔꯒ ꯍꯧꯖꯤꯛꯐꯥꯎꯕ ꯃꯣꯏ ꯃꯣꯏꯅ ꯀꯜꯆꯔꯗꯣ ꯐꯣꯜꯂꯣ ꯇꯧꯔꯒ ꯃꯣꯏ ꯍꯧꯖꯤꯛꯐꯥꯎꯕ ꯑꯗꯨꯒꯨꯝꯕꯒꯤ ꯃꯣꯏꯒꯤ ꯊꯥꯏꯅꯒꯤ ꯀꯜꯆꯔꯗꯣ ꯄ꯭ꯔꯦꯛꯇꯤꯁ ꯇꯧꯕꯁꯤ ꯌꯥꯝ ꯐꯩ ꯑꯗꯨꯒ ꯗꯔꯀꯥꯔꯁꯨ ꯌꯥꯝ ꯑꯣꯏꯌꯦ ꯍꯌꯦꯡꯋꯥꯏ ꯑꯩꯈꯣꯏꯒꯤ ꯑꯉꯥꯡ ꯑꯩꯈꯣꯏꯒꯤꯗꯃꯛꯇꯁꯨ ꯌꯥꯝ ꯑꯁꯤꯒꯨꯝꯕ ꯀꯜꯆꯔ ꯑꯁꯤꯒꯨꯝꯕꯁꯦ ꯌꯥꯝ ꯐꯩ ꯏꯁꯇꯦꯠ ꯃꯅꯨꯡꯗꯁꯨ ꯑꯗꯨꯒ ꯏꯁꯇꯦꯠ ꯃꯅꯨꯡꯗꯁꯨ ꯑꯗꯨꯒ ꯋꯥꯔꯜ ꯃꯅꯨꯡꯗꯁꯨ ꯑꯁꯨꯒꯨꯝꯕ ꯊꯥꯏꯅꯒꯤ ꯆꯠꯂꯛꯄꯒꯨꯝꯕꯒꯤ ꯑꯁꯤꯒꯨꯝꯕ ꯀꯜꯆꯔꯒꯨꯝꯕ ꯃꯣꯏꯒꯤ ꯇ꯭ꯔꯦꯗꯤꯁꯟꯅꯦꯜꯒꯤ ꯑꯥꯔꯠꯀꯨꯝꯕꯁꯦ ꯃꯣꯏꯁꯦ ꯁꯣ ꯇꯧꯕꯁꯦ ꯁꯣ ꯇꯧꯕ ꯉꯝꯕꯒꯨꯝꯕꯁꯤꯗꯤ ꯌꯥꯝ ꯐꯩ ꯑꯗꯨꯒ ꯑꯁꯤꯒꯨꯝꯕꯗꯤ ꯃꯥꯡꯍꯟꯗꯕꯤꯗ ꯄ꯭ꯔꯦꯛꯇꯤꯁ ꯑꯗꯨꯝ ꯇꯧꯕꯅ ꯍꯦꯟꯅ ꯐꯩꯌꯦꯅꯦ